ꯍꯂꯣ ꯍꯧꯖꯤꯛ ꯍꯧꯖꯤꯛꯀꯤ ꯂꯣ ꯑꯦꯟ ꯑꯣꯗꯔꯒꯤ ꯐꯤꯕꯝꯁꯦ ꯌꯥꯝꯅꯗꯤ ꯐꯒꯠꯂꯦ ꯍꯥꯏꯇꯥꯔꯦ ꯍꯨꯖꯤꯛꯁꯦ ꯑꯗꯨꯒꯤꯗꯤ ꯕꯟꯗꯤ ꯂꯩꯔꯤꯕ ꯂꯩꯔꯤꯕ ꯑꯗꯨꯅ ꯑꯗꯨꯒꯤ ꯈꯨꯗꯣꯡꯆꯥꯕꯗꯤ ꯂꯩꯗꯧ ꯃꯥꯟꯗꯦ ꯎꯝ ꯅ꯭ꯌꯨ ꯌꯥꯔꯒꯤ ꯍꯥꯏꯗꯤ ꯅ꯭ꯌꯨ ꯌꯥꯔ ꯃꯇꯨꯡꯗꯒꯤꯗꯤ ꯍꯥꯏꯗꯤ ꯍꯥꯡꯅꯕ ꯇꯧꯖꯔꯛꯑꯅꯤ ꯍꯣꯏ ꯄꯤꯖꯔꯛꯀꯦ ꯄꯤꯖꯔꯛꯀꯦ ꯃꯊꯪꯗ